ꯃꯅꯤꯄꯨꯔ ꯂꯣꯟ ꯑꯁꯤ ꯉꯥꯛꯇꯨꯅ ꯊꯝꯅꯕ ꯑꯃꯗꯤ ꯌꯣꯛꯈꯠꯅꯕ ꯍꯣꯠꯅꯔꯤꯕ ꯁꯤꯡꯗꯨꯗꯤ ꯍꯧꯖꯤꯛꯇꯤ ꯃꯍꯩ ꯂꯣꯏꯁꯪꯁꯤꯡ ꯑꯁꯤꯗ ꯕꯦꯡꯒꯣꯂꯤ ꯃꯌꯦꯛ ꯇꯝꯂꯝꯕ ꯑꯗꯨ ꯃꯩꯇꯩ ꯃꯌꯦꯛ ꯑꯁꯤꯅ ꯄ꯭ꯔꯥꯏꯃꯔꯤ ꯂꯦꯕꯦꯜꯗꯒꯤ ꯍꯧꯔꯒ ꯌꯨꯅꯤꯕꯔꯁꯤꯇꯤ ꯊꯥꯛ ꯐꯥꯎꯕ ꯇꯝꯅꯔꯦ ꯑꯃꯗꯤ ꯃꯐꯝ ꯑꯁꯤꯗ ꯂꯩꯅꯔꯤꯕ ꯀꯦ ꯕꯤ ꯐꯥꯎꯕꯗ ꯍꯟꯗꯛꯀꯤ ꯆꯍꯤ ꯇꯨ ꯊꯥꯎꯖꯟ ꯇꯣꯏꯟꯇꯤ ꯊ꯭ꯔꯤ ꯑꯁꯤꯗꯒꯤ ꯃꯩꯇꯩ ꯃꯌꯦꯛ ꯑꯁꯤ ꯇꯝꯕ ꯍꯧꯅꯍꯟꯈ꯭ꯔꯦ ꯑꯗꯨꯒ ꯑꯩꯈꯣꯏꯒꯤ ꯃꯅꯤꯄꯨꯔ ꯂꯣꯟ ꯑꯁꯤ ꯆꯥꯎꯈꯠꯅꯕ ꯍꯣꯠꯅꯕꯗ ꯃꯃꯥ ꯃꯄꯥꯒꯤ ꯑꯆꯧꯕ ꯊꯧꯗꯥꯡ ꯃꯊꯧ ꯇꯥꯏ ꯁꯝꯅꯃꯛꯇ ꯍꯥꯏꯔꯕꯗ ꯃꯃꯥ ꯃꯄꯥꯁꯤꯡꯅ ꯃꯆꯥꯕꯨ ꯍꯤꯟꯗꯤ ꯏꯪꯂꯤꯁ ꯉꯥꯡꯂꯒꯅ ꯍꯦꯟꯅ ꯆꯥꯎꯈꯠꯂꯤ ꯅꯠꯇ꯭ꯔꯒꯅ ꯍꯦꯟꯅ ꯗꯦꯕꯦꯂꯐ ꯑꯣꯏ ꯍꯥꯏꯕꯒꯤꯗꯃꯛꯇ ꯃꯆꯥꯁꯤꯡꯕꯨ ꯃꯩꯇꯩꯔꯣꯟ ꯑꯁꯤꯅ ꯗꯦꯂꯤ ꯌꯨꯖꯦꯖ ꯁꯤꯖꯤꯟꯅꯕꯒꯤ ꯃꯍꯨꯠꯇ ꯍꯤꯟꯗꯤ ꯑꯃꯗꯤ ꯏꯪꯂꯤꯁ ꯉꯥꯡꯍꯜꯂꯤ ꯍꯥꯏꯔꯤꯕꯁꯤꯡ ꯑꯁꯤ ꯃꯆꯥꯁꯤꯡꯗ ꯃꯔꯝꯁꯤꯡ ꯑꯗꯨ ꯇꯥꯛꯈꯥꯏ ꯁꯨꯒꯥꯏꯅ ꯇꯥꯛꯄꯤꯗꯨꯅ ꯃꯩꯇꯩꯔꯣꯟ ꯑꯁꯤ ꯑꯋꯥꯡꯕ ꯊꯥꯛꯇ ꯊꯥꯡꯒꯠꯅꯕ ꯍꯣꯠꯅꯕꯤꯒꯗꯕꯅꯤ